ꯑꯩ ꯑꯦꯄꯜ ꯒꯨꯒꯜ ꯄꯦ ꯑꯃꯁꯨꯡ ꯐꯣꯟꯄꯦꯁꯤ ꯁꯤꯖꯤꯟꯅꯔꯦ ꯑꯃꯁꯨꯡ ꯑꯅꯤꯒꯤ ꯀꯥꯟꯅꯕꯁꯤ ꯌꯥꯝꯅ ꯐꯪꯉꯤ ꯒꯨꯒꯜ ꯄꯦ ꯅꯠꯇ꯭ꯔꯒ ꯐꯣꯟꯄꯦꯕꯨ ꯑꯣꯏꯔꯣ

ꯃꯈꯣꯏꯁꯤꯡꯁꯤ ꯁꯤꯖꯤꯟꯅꯕꯗ ꯌꯥꯝꯅ ꯅꯨꯡꯉꯥꯏꯕ ꯑꯦꯄ꯭ꯂꯤꯀꯦꯁꯟ ꯑꯃꯅꯤ ꯑꯗꯨꯕꯨ ꯑꯦꯄꯜ ꯄꯦꯁꯤꯗꯤ ꯃꯅꯤꯄꯨꯔꯗ ꯍꯧꯖꯤꯛꯁꯤ ꯂꯩꯇ꯭ꯔꯤꯝꯅꯤꯅ ꯄꯥꯛꯅ ꯁꯤꯖꯤꯟꯅꯕ ꯎꯗꯦ ꯑꯗꯨꯕꯨ ꯑꯥꯎꯠꯁꯥꯏꯠ ꯃꯄꯥꯟꯂꯣꯝꯗꯗꯤ ꯑꯦꯄꯜ ꯄꯦꯁꯤ ꯌꯥꯝꯅ ꯆꯠꯅꯩ ꯑꯗꯨ ꯃꯅꯤꯄꯨꯔꯗꯗꯤ ꯒꯨꯒꯜ ꯄꯦꯒꯨꯝꯕ ꯐꯣꯟ ꯄꯦꯒꯨꯝꯕꯁꯤ ꯅꯠꯇ꯭ꯔꯒ ꯄꯦ ꯇꯤ ꯑꯦꯝꯕꯨ ꯑꯣꯏꯔꯣ ꯌꯥꯝꯅ ꯌꯥꯝꯅ ꯄꯥꯛ ꯁꯟꯅ ꯁꯤꯖꯤꯟꯅꯩ ꯗꯨꯀꯥꯟ ꯈꯨꯗꯤꯡꯃꯛꯇ ꯍꯧꯖꯤꯛ ꯐꯪꯗꯕ ꯂꯩꯇ꯭ꯔꯦ ꯑꯗꯨ

ꯒꯨꯒꯜ ꯄꯦ ꯅꯠꯇ꯭ꯔꯒ ꯐꯣꯟꯄꯦꯁꯤꯗ ꯃꯥꯒꯤ ꯄꯦꯃꯦꯟ ꯊꯥꯗꯣꯛ ꯊꯥꯖꯤꯟꯁꯤ ꯌꯥꯝꯅ ꯅꯨꯡꯉꯥꯏꯕ ꯍꯥꯏꯇꯥꯔꯦ ꯍꯥꯟꯅꯗꯤ ꯕꯦꯡꯗ ꯆꯠꯂꯒ ꯑꯦꯀꯥꯎꯟꯗ ꯄꯩꯁꯥ ꯌꯥꯎꯕꯁꯤ ꯂꯧꯊꯣꯛꯄ ꯆꯠꯅꯔꯝꯏ ꯍꯧꯖꯤꯛꯇꯤ ꯑꯦꯀꯥꯎꯟꯗꯒꯤ ꯄꯩꯁꯥ ꯂꯧꯊꯣꯛꯄꯒꯤ ꯂꯧꯊꯣꯛꯇ꯭ꯔꯁꯨ ꯂꯧꯊꯣꯛꯇ꯭ꯔꯒꯁꯨ ꯌꯥꯔꯦ ꯑꯗꯨꯝ ꯀ꯭ꯌꯨ ꯑꯥꯔ ꯀꯣꯠ ꯑꯃꯗ ꯁ꯭ꯀꯦꯟ ꯇꯧꯔꯒ ꯑꯗꯨꯝ ꯍꯧꯖꯤꯛ ꯇ꯭ꯔꯥꯟꯐꯔ ꯇꯧꯕꯒꯤ ꯑꯗꯨꯒꯨꯝꯕ ꯐꯦꯁꯤꯂꯤꯇꯤ ꯂꯩꯔꯦ ꯑꯗꯨꯅ ꯌꯥꯝꯅ ꯌꯥꯝꯅ ꯀꯥꯟꯅꯩ ꯐꯣꯟꯄꯦ ꯅꯠꯇ꯭ꯔꯒ ꯒꯨꯒꯜ ꯄꯦꯕꯨ ꯑꯣꯏꯔꯣ ꯆꯞ ꯃꯥꯟꯅꯅ ꯑꯦꯄꯜ ꯄꯦꯁꯨ ꯌꯥꯝꯅ ꯑꯗꯨꯝꯕ ꯅꯨꯡꯉꯥꯏ ꯅꯨꯡꯉꯥꯏꯕ ꯑꯦꯄ꯭ꯂꯤꯀꯦꯁꯟ ꯑꯃꯅꯤ ꯁꯤꯇ ꯅꯠꯇꯅ ꯄꯦ ꯇꯤ ꯑꯦꯝꯒꯨꯝꯕ ꯑꯇꯣꯞ ꯑꯇꯣꯞꯄ ꯂꯩꯔꯤꯕ ꯄꯦꯃꯦꯟꯁ ꯄꯦꯃꯦꯟꯒꯤ ꯁꯥꯔꯕꯤꯁꯤꯡꯁꯦ ꯌꯥꯝꯅ ꯀꯥꯟꯅꯕ ꯑꯗꯨꯒꯨꯝꯕ ꯁꯥꯔꯕꯤꯁ ꯉꯥꯛꯇꯅꯤ